ꯑꯩꯈꯣꯏꯅ ꯌꯣꯒꯥ ꯄꯥꯡꯊꯣꯛꯂꯕ ꯃꯇꯨꯡꯗ ꯑꯩꯈꯣꯏꯒꯤ ꯍꯛꯆꯥꯡꯒꯤ ꯑꯣꯏꯕ ꯃꯦꯗꯤꯇꯦꯁꯟ ꯀꯌꯥ ꯑꯁꯦ ꯅꯨꯡꯉꯥꯏꯍꯜꯂꯤ ꯑꯗꯨꯗꯨꯒꯤ ꯃꯇꯨꯡꯗ ꯅꯨꯡꯁꯥ ꯁ꯭ꯋꯣꯔ ꯍꯣꯟꯕ ꯀꯌꯥ ꯌꯥꯎꯔꯕꯁꯨ ꯅꯨꯡꯉꯥꯏꯍꯜꯂꯤ ꯈꯣꯡꯒꯤ ꯑꯅꯣꯞ ꯑꯇꯤꯡ ꯀꯌꯥ ꯑꯗꯨꯗꯒꯤ ꯍꯛꯆꯥꯡꯒꯤ ꯀꯌꯥꯠ ꯀꯌꯥꯕꯨꯁꯨ ꯑꯗꯨꯛꯀꯤ ꯃꯇꯤꯛ ꯅꯨꯡꯉꯥꯏꯍꯜꯂꯤ